ꯂꯥꯏ ꯈꯨꯔꯨꯝꯕ ꯑꯃꯗꯤ ꯂꯥꯏꯗ ꯍꯥꯏꯖꯕ ꯑꯁꯦ ꯑꯩꯈꯣꯏꯁꯦ ꯌꯥꯝꯅ ꯅꯨꯡꯉꯥꯏꯕ ꯐꯥꯎꯍꯜꯂꯤ ꯑꯗꯨ ꯍꯥꯏꯔꯤꯁꯦ ꯏꯁꯣꯔꯗ ꯑꯩꯅ ꯑꯩꯒꯤ ꯄꯥꯝꯖꯕ ꯄꯨꯛꯅꯤꯡꯒꯤ ꯑꯋꯥꯕ ꯃꯌꯥꯝꯗꯣ ꯏꯁꯣꯔꯗ ꯍꯥꯏꯖꯔꯒ ꯑꯩꯁꯦ ꯅꯨꯡꯉꯥꯏꯕ ꯄꯤꯕꯤꯌꯨ ꯍꯥꯏꯔ ꯈꯨꯔꯨꯝꯕꯗꯣ ꯑꯗꯨꯅꯤ ꯏꯁꯣꯔꯗ ꯂꯥꯏ ꯈꯨꯔꯨꯝꯕ ꯍꯥꯏꯔꯒ ꯃꯤ ꯃꯌꯥꯝꯅ ꯇꯧꯅꯔꯤꯁꯦ ꯑꯗꯨ ꯑꯗꯨ ꯏꯁꯣꯔꯗ ꯍꯦꯛ ꯍꯥꯏꯖꯕ ꯃꯇꯝꯗ ꯑꯩꯒꯤ ꯄꯨꯛꯅꯤꯡꯗ ꯌꯥꯝꯅ ꯅꯨꯡꯉꯥꯏꯕ ꯐꯥꯎꯋꯤ ꯑꯗꯨꯅ ꯅꯨꯡꯉꯥꯏꯕ ꯐꯥꯎꯔꯕꯅꯤꯅ ꯑꯩꯁꯨ ꯑꯩꯅ ꯈꯟꯖꯕ ꯈꯨꯗꯤꯡꯃꯛꯇꯣ ꯃꯥꯏ ꯄꯥꯛꯑꯅꯤ ꯅꯨꯡꯉꯥꯏꯔꯅꯤ ꯍꯥꯏꯕꯒꯤ ꯋꯥꯈꯜꯂꯣꯟꯁꯦ ꯑꯩꯉꯣꯟꯗ ꯐꯥꯎꯔꯛꯄ ꯑꯗꯨꯅꯤ ꯑꯩꯉꯣꯟꯗ ꯌꯥꯝꯅ ꯅꯨꯡꯉꯥꯏꯕ ꯐꯥꯎꯔꯤꯁꯦ